ꯑꯩꯒꯤ ꯃꯤꯡ ꯄꯨꯈ꯭ꯔꯝꯔꯝ ꯔꯤꯅꯥ ꯀꯛꯆꯤꯡ ꯅꯤꯡꯊꯧ ꯂꯩꯀꯥꯏꯗꯒꯤ ꯑꯩꯁꯦ ꯍꯣꯇꯦꯜꯗꯒꯤ ꯉꯔꯥꯡ ꯗꯦꯠ ꯐꯣꯔꯇꯤꯟꯗ ꯏꯅꯥꯎ ꯅꯨꯄꯥꯒꯤ ꯕꯔꯠꯗꯦꯒꯤ ꯑꯣꯔꯗꯔ ꯇꯧꯖꯕꯅꯤ ꯆꯧꯆꯧ ꯆꯧꯆꯧꯗꯁꯨ ꯁꯝ ꯌꯥꯎꯔꯝꯃꯦ ꯃꯣꯔꯣꯛꯁꯨ ꯁꯥꯏ ꯃꯣꯃꯣꯁꯨ ꯁꯤꯜꯂꯦ ꯉꯔꯥꯡꯒꯤ ꯑꯣꯏꯕ ꯃꯥꯜꯂꯦ ꯑꯗꯨꯅ ꯃꯇꯨꯡ ꯇꯧꯗꯅꯕ ꯍꯥꯏꯖꯔꯤ ꯅꯠꯇ꯭ꯔꯗꯤ ꯀꯁꯇꯃꯔ ꯃꯥꯡꯉꯛꯀꯅꯤ